ꯏꯝꯐꯥꯜ ꯋꯦꯁ ꯖꯤꯂꯥꯅ ꯀꯣꯟꯕ ꯑꯦꯁꯦꯝꯕ꯭ꯂꯤ ꯀꯟꯁꯇꯤꯇꯨꯏꯁꯟ ꯍꯥꯏꯌꯣ ꯍꯥꯏꯔꯗꯤ ꯑꯩꯅ ꯈꯪꯕꯗ ꯄꯥꯠꯁꯣꯏ ꯁꯒꯣꯜꯕꯟ ꯂꯝꯁꯥꯡ ꯁꯦꯛꯃꯥꯏ ꯎꯔꯤꯄꯣꯛ ꯃꯣꯏ ꯈꯔꯁꯤ ꯑꯣꯏꯅ ꯍꯥꯏꯖꯔꯒꯦ ꯑꯗꯨꯒ ꯑꯩꯅ ꯍꯧꯖꯤꯛ ꯂꯩꯔꯤꯁꯤꯅ ꯎꯔꯤꯄꯣꯛ ꯀꯟꯁ ꯀꯟꯁꯇꯤꯇ꯭ꯋꯦꯟꯁꯤꯅꯤ ꯃꯐꯝ ꯑꯁꯤꯒꯤ ꯍꯧꯖꯤꯛ ꯍꯧꯖꯤꯛ ꯑꯣꯏꯕꯤꯔꯤꯕ ꯑꯦꯝ ꯑꯦꯜ ꯑꯦ ꯔꯘꯨꯃꯅꯤꯅ ꯑꯣꯏꯔꯤ ꯑꯣꯖꯥ ꯔꯘꯨꯃꯅꯤ ꯃꯃꯥꯡꯒꯤ ꯇꯨ ꯊꯥꯎꯖꯟ ꯇꯣꯏꯟꯇꯤ ꯇꯨ ꯏꯪ ꯖꯦꯅꯔꯦꯜ ꯑꯦꯂꯦꯛꯁꯟ ꯕꯤ ꯖꯦ ꯄꯤꯒꯤꯗ ꯕꯣꯠ ꯀꯥꯔꯛꯄꯅꯤ ꯍꯧꯖꯤꯛ ꯊꯣꯛꯏꯕ ꯃꯅꯤꯄꯨꯔꯒꯤ ꯏꯔꯥꯡꯁꯤꯗ ꯑꯣꯖꯥ ꯑꯦꯝ ꯑꯦꯜ ꯑꯦ ꯔꯘꯨꯃꯅꯤꯅ ꯆꯥꯎꯅ ꯃꯇꯦꯡ ꯄꯥꯡꯏ ꯃꯥꯅ ꯇꯧꯈꯤꯕꯗ ꯂꯩꯀꯥꯏꯗ ꯑꯗꯨꯝ ꯊꯥ ꯈꯨꯗꯤꯡꯒꯤ ꯂꯥꯛꯄ ꯆꯦꯡ ꯀꯩꯀꯥꯁꯨ ꯑꯗꯨꯝ ꯌꯦꯜꯂꯦ ꯍꯧꯖꯤꯛ ꯍꯧꯖꯤꯛ ꯂꯥꯟꯖꯦꯜꯂꯛꯂꯤ ꯂꯥꯟꯖꯦꯜꯂꯛꯂꯒ ꯂꯩꯔꯤꯕ ꯂꯝꯕꯣꯏ ꯈꯣꯡꯅꯥꯡꯈꯣꯡꯗ ꯍꯥꯡꯂꯤꯕ ꯔꯤꯂꯤꯞ ꯀꯦꯝꯞꯁꯤꯡꯗꯁꯨ ꯃꯍꯥꯛꯀꯤ ꯊꯥꯒꯤ ꯐꯪꯉꯛꯄ ꯂꯥꯛ ꯑꯃꯗꯤ ꯑꯗꯨꯝ ꯔꯤꯂꯤꯞ ꯀꯦꯝꯗꯁꯨ ꯃꯇꯦꯡ ꯄꯥꯡꯏ ꯍꯥꯏꯅ ꯍꯥꯏꯖꯒꯦ